ꯀꯣꯏꯊꯤ ꯊꯤꯕ ꯆꯠꯂꯤ ꯑꯗꯨꯅ ꯑꯩꯒꯤ ꯑꯁꯦꯡꯕ ꯑꯩꯒꯤ ꯍꯣꯕꯤ ꯑꯩꯒꯤ ꯑꯣꯀꯨꯄꯦꯁꯟ ꯍꯥꯏ ꯇꯥꯔꯒꯗꯤ ꯑꯩꯒꯤ ꯃꯤꯁꯇ꯭ꯔꯤ ꯍꯥꯏꯕꯁꯤꯅ ꯑꯩꯒꯤꯗꯤ ꯃꯔꯨꯑꯣꯏꯅ ꯂꯧꯕꯅꯤꯅ ꯃꯁꯤꯗꯒꯤ ꯐꯪꯉꯛꯄ ꯄꯩꯁꯥꯗꯨꯅ ꯑꯩꯒꯤ ꯏꯃꯨꯡ ꯃꯅꯨꯡ ꯆꯂꯥꯏꯕ ꯆꯥꯅ ꯊꯛꯅꯕ ꯁ꯭ꯀꯨꯜꯒꯤ ꯑꯉꯥꯡꯒꯤ ꯐꯤ ꯊꯤꯕ ꯑꯦꯠꯃꯤꯁꯟ ꯇꯧꯕ ꯑꯅꯥ ꯑꯌꯦꯛ ꯂꯥꯛꯄꯗ ꯁꯤꯖꯟꯅꯩ ꯍꯥꯏꯕ ꯑꯁꯤ ꯈꯛꯇꯅ ꯑꯩꯒꯤꯗꯤ ꯂꯣꯏꯖꯔꯦ